ꯑꯩꯅ ꯑꯉꯥꯡ ꯑꯣꯏꯔꯤꯉꯩꯗꯒꯤ ꯑꯩꯅ ꯄꯥꯝꯖꯔꯛꯄ ꯃꯁꯥꯟꯅ ꯍꯥꯏꯔꯒꯗꯤ ꯐꯨꯠꯕꯣꯜ ꯁꯥꯟꯅꯕ ꯐꯨꯠꯕꯣꯜ ꯁꯥꯟꯅꯕ ꯑꯁꯤ ꯑꯩꯅ ꯌꯥꯝꯅ ꯄꯥꯝꯖꯔꯛꯏ ꯑꯩꯅ ꯑꯉꯥꯡ ꯑꯣꯏꯔꯤꯉꯩ ꯃꯇꯝꯗꯒꯤ ꯑꯩꯉꯣꯟꯗ ꯐꯨꯠꯕꯣꯜ ꯁꯥꯟꯅꯅꯕꯒꯤ ꯋꯥꯈꯜꯂꯣꯟ ꯃꯁꯤꯒꯤ ꯄꯥꯝꯖꯕ ꯏꯊꯤꯜ ꯄꯤꯔꯛꯈꯤꯕꯁꯤ ꯑꯩꯅ ꯑꯉꯥꯡ ꯑꯣꯏꯔꯤꯉꯩ ꯃꯇꯝꯗ ꯋꯥꯔꯜ ꯀꯞ ꯌꯦꯡꯈꯤꯕ ꯑꯗꯨꯗꯒꯤ ꯑꯣꯏꯔꯛꯈꯤꯕꯅꯤ ꯃꯇꯝꯗꯨꯗ ꯋꯥꯔꯜ ꯀꯞ ꯑꯗꯨꯗ ꯁꯥꯟꯅꯔꯣꯏ ꯃꯃꯤꯡ ꯂꯩꯔꯕ ꯑꯐꯥꯎꯕ ꯀꯌꯥꯅ ꯃꯥꯒꯤ ꯃꯥꯒꯤ ꯂꯝꯒꯤꯗꯃꯛꯇ ꯁꯥꯟꯅꯅꯕ ꯁꯥꯟꯅꯕꯨꯡ ꯃꯌꯥꯏꯗ ꯊꯣꯛꯂꯛꯇꯨꯅ ꯅꯀꯟ ꯅꯀꯟ ꯂꯝꯕꯥ ꯇꯧꯅꯅꯕ ꯁꯦꯝ ꯁꯥꯈꯤꯕ ꯁꯥꯟꯅꯈꯤꯕ ꯑꯃꯗꯤ ꯊꯋꯥꯏ ꯈꯨꯕꯥꯛꯇ ꯍꯥꯞꯇꯨꯅ ꯋꯥꯅ ꯍꯣꯠꯅꯈꯤꯕꯁꯤꯡ ꯑꯗꯨ ꯎꯔꯨꯕꯗꯒꯤ ꯑꯩꯉꯣꯟꯗ ꯐꯨꯠꯕꯣꯜ ꯁꯥꯟꯅꯅꯤꯡꯕꯒꯤ ꯋꯥꯈꯜꯂꯣꯟ ꯑꯁꯤ ꯄꯣꯛꯂꯛꯈꯤ ꯑꯃꯗꯤ ꯐꯨꯠꯕꯣꯟ ꯁꯥꯟꯅꯕ ꯑꯁꯤ ꯑꯩꯉꯣꯟꯗꯁꯨ ꯌꯥꯝꯅ ꯅꯨꯡꯉꯥꯏ ꯑꯩꯉꯣꯟꯗ ꯋꯥꯈꯜ ꯌꯥꯝꯅ ꯅꯨꯡꯉꯥꯏꯕꯁꯨ ꯑꯣꯏ ꯐꯨꯕꯣꯟ ꯁꯥꯟꯅꯔꯨꯕ ꯃꯇꯝꯗ ꯑꯩꯒꯤ ꯏꯁꯥꯁꯦ ꯌꯥꯝꯅ ꯏꯌꯥꯡ ꯌꯥꯡꯕꯒꯨꯝ ꯈꯜꯂꯤ ꯑꯃꯗꯤ ꯑꯩꯅ ꯁꯥꯟꯅꯕ ꯃꯇꯝꯗꯁꯨ ꯑꯩꯅ ꯄꯥꯝꯖꯕ ꯁꯥꯟꯅꯔꯣꯏ ꯑꯐꯥꯎꯕꯁꯤꯡ ꯔꯣꯅꯥꯜꯗꯣ ꯑꯃꯗꯤ ꯔꯥꯃꯣꯁꯅ ꯆꯤꯡꯕ ꯑꯐꯥꯎꯕ ꯁꯥꯟꯅꯔꯣꯏꯁꯤꯡꯒꯤ ꯃꯇꯧ ꯇꯝꯗꯨꯅꯁꯨ ꯍꯦꯛ ꯍꯦꯛ ꯁꯥꯟꯅꯕ ꯌꯥꯎꯏ ꯑꯁꯨꯝꯅ ꯇꯧꯕ ꯑꯁꯤꯅꯁꯨ ꯑꯩꯉꯣꯟꯗ ꯅꯨꯡꯉꯥꯏꯕ ꯈꯣꯏꯗꯥꯕ ꯍꯦꯜꯂꯤ ꯑꯃꯗꯤ ꯃꯈꯣꯏꯅ ꯁꯥꯟꯅꯕ ꯄ꯭ꯂꯦꯁꯨ ꯑꯩ ꯑꯌꯥꯝꯕ ꯃꯇꯝꯗ ꯌꯦꯡꯏ ꯑꯁꯨꯝꯅ ꯑꯩꯒꯤ ꯄꯥꯝꯖꯕ ꯑꯁꯤꯅ ꯃꯔꯝ ꯑꯣꯏꯔꯒ ꯃꯈꯣꯏꯕꯨ ꯄꯥꯝꯖꯕ ꯑꯁꯤꯅ ꯃꯔꯝ ꯑꯣꯏꯔꯒ ꯑꯩꯍꯥꯛ ꯐꯨꯠꯕꯣꯜ ꯑꯁꯤ ꯍꯦꯟꯅ ꯍꯦꯟꯅ ꯄꯥꯝꯂꯛꯄ ꯑꯣꯏꯔꯛꯈꯤ